ꯑꯩꯅ ꯈꯋꯥꯏꯗꯒꯤ ꯂꯥꯏꯕ ꯑꯗꯨꯒ ꯈ꯭ꯋꯥꯏꯗꯒꯤ ꯂꯨꯕ ꯍꯥꯏꯁꯤ ꯍꯥꯏꯔꯗꯤ ꯈ꯭ꯋꯥꯏꯗꯒꯤ ꯂꯥꯏꯕꯁꯤꯅ ꯈ꯭ꯋꯥꯏꯗꯒꯤ ꯅꯨꯡꯉꯥꯏꯕꯁꯤꯅ ꯍꯧꯖꯤꯛꯀꯤ ꯏ ꯕꯨꯛ ꯍꯥꯏꯔꯤꯕ ꯏ ꯕꯨꯛꯀꯤ ꯔꯤꯗꯤꯡꯁꯦ ꯌꯥꯝ ꯄꯥꯝꯖꯩ ꯁꯤ ꯍꯧꯖꯤꯛ ꯍꯧꯖꯤꯛꯇꯤ ꯀꯝꯄꯨꯇꯔꯥꯏꯁꯀꯤ ꯁꯤꯁꯇꯦꯝꯅꯤꯅ ꯑꯩꯈꯣꯏꯅ ꯏ ꯕꯨꯛꯁꯦ ꯃꯇꯦꯡ ꯂꯧꯔꯒ ꯑꯩꯈꯣꯏꯅ ꯀꯔꯤꯒꯨꯝꯕ ꯀꯝꯄ꯭ꯌꯨꯇꯔꯗ ꯑꯣꯏꯔꯣ ꯅꯠꯇ꯭ꯔꯒ ꯏꯚꯟ ꯃꯣꯕꯥꯏꯜ ꯑꯦꯁ ꯁꯦꯝ ꯃꯦꯁ ꯊꯥꯕꯗ ꯑꯣꯏꯔꯣ ꯌꯥꯝꯅ ꯁꯣꯔꯠ ꯐꯣꯝ ꯑꯣꯏꯕ ꯁꯤꯖꯤꯟꯅꯕ ꯁꯣꯔꯠ ꯀꯠꯇ ꯁꯤꯖꯤꯟꯅꯕꯒꯨꯝꯕ ꯁꯤꯝꯕꯣꯜꯒꯨꯝꯕ ꯑꯁꯤꯒꯨꯝꯕ ꯃꯌꯥꯝꯁꯦ ꯌꯦꯡꯕ ꯃꯇꯝꯗ ꯑꯩꯈꯣꯏꯅ ꯄꯥꯕ ꯃꯇꯝꯗꯁꯨ ꯌꯥꯝꯅ ꯂꯥꯏꯕ ꯑꯗꯨꯒꯨꯝꯕ ꯂꯥꯏꯕꯈꯛ ꯅꯠꯇ꯭ꯔꯒ ꯑꯩꯈꯣꯏꯅ ꯂꯣꯡ ꯐꯣꯝꯗ ꯑꯩꯈꯣꯏꯅ ꯏꯕ ꯃꯇꯝꯗ ꯃꯇꯝ ꯌꯥꯝ ꯆꯪꯏ ꯑꯗꯨꯒ ꯏꯁꯄꯦꯁꯁꯨ ꯌꯥꯝ ꯆꯪꯏ ꯑꯗꯨꯒ ꯃꯥꯒꯤ ꯑꯦꯝ ꯕꯤꯁꯨ ꯌꯥꯝ ꯆꯥꯎꯅ ꯆꯥꯕꯁꯨ ꯌꯥꯏ ꯑꯗꯨꯨꯕꯨ ꯑꯩꯈꯣꯏꯅ ꯏ ꯕꯨꯛ ꯁꯤꯁꯇꯦꯝꯁꯤ ꯑꯩꯈꯣꯏꯅ ꯐꯣꯂꯣ ꯐꯣꯂꯣ ꯇꯧꯕ ꯃꯇꯝꯗ ꯌꯥꯝꯅ ꯃꯇꯝ ꯆꯪꯍꯟꯗꯕ ꯌꯥꯝꯅ ꯁꯣꯔꯠ ꯁꯣꯔꯠ ꯐꯣꯝ ꯑꯣꯏꯕ ꯑꯗꯨꯒ ꯃꯤꯅꯁꯨ ꯌꯦꯡꯕ ꯄꯥꯕ ꯃꯇꯝꯗ ꯑꯁꯤꯅ ꯁꯤ ꯍꯥꯏꯅꯕꯅꯤ ꯑꯁꯤ ꯁꯤ ꯍꯥꯏꯅꯕꯅꯤ ꯍꯥꯏꯕꯁꯦ ꯍꯧꯖꯤꯛꯀꯥꯟꯗꯤ ꯈꯪꯗꯕ ꯃꯤ ꯑꯃꯐꯧꯁꯨ ꯂꯩꯇꯦ ꯂꯣꯏꯅ ꯈꯪꯅꯈ꯭ꯔꯕ ꯀꯝꯄ꯭ꯌꯨꯇꯔꯥꯏꯁꯀꯤ ꯁꯤꯁꯇꯦꯝꯅꯤꯅ ꯖꯨꯛꯅꯤꯅ ꯑꯁꯤꯒꯨꯝꯕ ꯃꯌꯥꯝꯁꯦ ꯑꯩꯅ ꯄꯥꯕ ꯃꯇꯝꯗ ꯏ ꯕꯨꯛꯀꯤ ꯁꯤꯁꯇꯦꯝꯁꯦ ꯌꯥꯝ ꯄꯥꯝꯖꯩ